ꯑꯥꯔꯠ ꯑꯦꯟ ꯀ꯭ꯔꯥꯐꯁꯅ ꯃꯅꯤꯄꯨꯔ ꯏꯁꯇꯦꯠꯀꯤ ꯌꯥꯝꯅ ꯆꯥꯎꯕ ꯏꯀꯣꯅꯣꯃꯤ ꯑꯃ ꯄꯤꯌꯦꯕ ꯑꯗꯨꯗꯒꯤ ꯈꯨꯗꯝ ꯑꯣꯏꯅ ꯍꯥꯏꯔꯕꯗ ꯍꯦꯟꯂꯨꯝ ꯐꯤꯁꯥꯕꯒꯤ ꯐꯤꯁꯥ ꯂꯣꯟꯁꯥꯁꯤꯅ ꯍꯦꯛ ꯑꯩꯈꯣꯏꯒꯤ ꯂꯧꯎ ꯁꯤꯡꯎꯕꯒꯤ ꯃꯊꯪꯗ ꯃꯁꯤꯅ ꯈ꯭ꯋꯥꯏꯗꯒꯤ ꯈ꯭ꯋꯥꯏꯗꯒꯤ ꯆꯥꯎꯕ ꯑꯩꯈꯣꯏꯒꯤ ꯏꯀꯣꯅꯣꯃꯤ ꯑꯃ ꯑꯣꯏꯍꯜꯂꯦꯕ ꯃꯅꯤꯄꯨꯔꯁꯤꯗ ꯑꯗꯨꯗꯩ ꯅꯨꯄꯤꯁꯤꯡꯁꯤꯅ ꯐꯤ ꯁꯥꯗꯅ ꯁꯥꯗꯨꯅ ꯏꯃꯨꯡ ꯄꯨꯕ ꯃꯌꯥꯝ ꯑꯃꯁꯨ ꯌꯥꯎꯔꯤꯕ ꯑꯗꯨꯗꯒꯤ ꯊꯕꯛ ꯐꯪꯗꯕꯁꯤꯡꯁꯤꯁꯨ ꯃꯁꯥꯅ ꯃꯁꯥꯕꯨ ꯊꯕꯛ ꯄꯤꯖꯅꯕꯒꯤꯗꯃꯛꯇꯗ ꯐꯤ ꯁꯥꯕ ꯐꯤ ꯂꯣꯟꯕ ꯑꯗꯨꯗꯒꯤ ꯀꯧꯅꯥꯒꯤ ꯄꯣꯠ ꯁꯥꯕ ꯈꯣꯠꯄꯁꯤꯡ ꯑꯁꯤꯁꯨ ꯃꯌꯥꯝ ꯑꯃ ꯇꯧꯔꯤꯕ ꯑꯗꯨꯅ ꯃꯅꯤꯄꯨꯔꯒꯤ ꯑꯥꯔꯠ ꯑꯦꯟ ꯀ꯭ꯔꯥꯐꯀꯤ ꯄ꯭ꯔꯗꯛꯁꯤꯡꯁꯤꯁꯨ ꯉꯁꯥꯏ ꯍꯦꯟꯂꯨꯝꯗ ꯅꯠꯇꯅ ꯍꯦꯟꯂꯨꯝ ꯍꯦꯟꯗꯤꯀ꯭ꯔꯥꯐꯁꯤꯡ ꯑꯁꯤꯁꯨ ꯃꯄꯥꯜꯂꯝꯗ ꯃꯄꯥꯜꯂꯝꯗ ꯑꯦꯛꯁꯄꯣꯔꯠ ꯇꯧꯏꯕ ꯑꯁꯤꯁꯤꯡꯁꯤꯗ ꯒꯣꯃꯦꯟꯒꯤ ꯊ꯭ꯔꯨꯗꯒꯤ ꯒꯣꯃꯦꯟꯅ ꯁꯤꯟꯕꯤꯗꯨꯅ ꯃꯣꯏꯁꯤ ꯃꯦꯂꯥ ꯌꯥꯎꯕ ꯃꯄꯥꯟꯗ ꯑꯦꯛꯖꯤꯕꯤꯁꯟ ꯃꯌꯥꯝ ꯑꯃꯁꯨ ꯁꯔꯨꯛ ꯌꯥꯍꯜꯂꯦꯕ ꯃꯅꯤꯄꯨꯔꯒꯤ ꯑꯣꯏꯅꯗꯤ ꯑꯥꯔꯐ ꯑꯦꯟ ꯀ꯭ꯔꯐꯀꯤ ꯊꯕꯛꯁꯤꯡꯁꯤ ꯃ꯭ꯌꯨꯖꯤꯌꯝꯁꯤꯡꯗꯁꯨ ꯊꯝꯃꯦꯕ ꯃꯣꯏꯁꯤꯡ ꯑꯁꯤ ꯃꯃꯜ ꯌꯥꯝꯕ ꯄꯣꯠꯁꯤꯡ ꯑꯁꯦ ꯁꯤꯅ ꯃꯇꯨꯡ ꯇꯥꯕ ꯃꯊꯪ ꯃꯊꯪꯒꯤ ꯖꯅꯦꯔꯦꯁꯟ ꯃꯌꯥꯝꯁꯤꯁꯨ ꯇꯥꯛꯅꯕ ꯃꯈꯣꯏꯁꯤꯡꯁꯤ ꯃꯅꯤꯄꯨꯔꯒꯤ ꯑꯥꯔꯠꯁꯤ ꯀꯌꯥꯝ ꯌꯥꯝꯅ ꯆꯥꯎꯈꯠꯄꯒꯦ ꯀꯌꯥꯝ ꯌꯥꯝꯅ ꯂꯩꯕꯒꯦ ꯀꯌꯥꯝ ꯌꯥꯝꯅ ꯈꯨꯠꯁꯥ ꯍꯩꯕ ꯂꯩꯕꯒꯦ ꯍꯥꯏꯕꯗꯨ ꯈꯪꯅꯕꯒꯤꯗꯃꯛꯇ ꯃꯈꯣꯏꯁꯤꯡꯁꯤꯁꯨ ꯃ꯭ꯌꯨꯖꯤꯌꯝꯗ ꯆꯦꯛꯁꯤꯟꯅ ꯐꯖꯅ ꯊꯝꯃꯦꯕ